ꯄꯦꯁꯦꯟꯖꯔ ꯕꯁ ꯀꯤ ꯃꯇꯥꯡꯗ ꯍꯥꯏꯔꯒꯗꯤ ꯕꯁ ꯑꯁꯤ ꯌꯥꯝꯅꯁꯨ ꯆꯥꯎꯋꯤ ꯌꯥꯝꯅꯁꯨ ꯁꯥꯡꯉꯤ ꯇꯣꯡꯕꯗꯁꯨ ꯌꯥꯝꯅ ꯅꯨꯡꯉꯥꯏ ꯑꯗꯨꯒ ꯃꯤꯁꯨ ꯃꯌꯥꯝ ꯆꯜꯂꯤ ꯃꯃꯥꯡꯗꯅ ꯗ꯭ꯔꯥꯏꯕꯔ ꯑꯃ ꯐꯝꯃꯤ ꯅꯥꯀꯜꯗꯅ ꯍꯦꯟꯗꯃꯦꯟ ꯑꯃ ꯐꯝꯃꯤ ꯃꯤ ꯆꯜ ꯍꯥꯏꯔꯒꯗꯤ ꯃꯤ ꯀꯨꯟ ꯅꯤꯐꯨ ꯀꯨꯟ ꯀꯨꯟꯊ꯭ꯔꯥ ꯑꯁꯨꯝꯅꯁꯨ ꯍꯦꯟꯅ ꯆꯜꯂꯤ ꯑꯗꯨꯒ ꯐꯝꯕ ꯆꯟꯗ꯭ꯔꯒꯁꯨ ꯂꯦꯞꯄ ꯌꯥꯏ ꯌꯥꯟꯐꯝ ꯌꯥꯎꯋꯤ ꯑꯗꯨꯒ ꯃꯥꯁꯦ ꯆꯥꯀꯁꯨ ꯃꯔꯤ ꯄꯥꯟꯕꯁꯨ ꯂꯩ ꯇꯔꯨꯛ ꯄꯥꯟꯕꯁꯨ ꯂꯩ ꯑꯃ ꯄꯣꯠ ꯍꯥꯞꯐꯝ ꯌꯥꯎꯗ꯭ꯔꯒꯁꯨ ꯃꯊꯛꯇ ꯍꯥꯞꯐꯝ ꯌꯥꯎꯋꯤ ꯃꯌꯥꯝꯁꯨ ꯆꯜꯂꯤ ꯑꯗꯨ ꯃꯥꯁꯤ ꯃꯤ ꯄꯨꯗ꯭ꯔꯒꯁꯨ ꯎ ꯍꯥꯞꯄꯒ ꯄꯨꯔꯁꯨ ꯌꯥꯏ ꯑꯗꯨ ꯅꯠꯇ꯭ꯔꯒꯁꯨ ꯃꯥꯜ ꯂꯥꯡ ꯍꯣꯟꯕ ꯈꯣꯠꯄ ꯌꯥꯎꯕꯁꯨ ꯌꯥꯏ ꯑꯗꯨꯒ ꯃꯆꯨꯁꯨ ꯌꯥꯝꯅꯁꯨ ꯐꯖꯩ ꯑꯩꯈꯣꯏꯅ ꯁꯦꯝꯅꯤꯡꯕ ꯃꯑꯣꯡꯗ ꯁꯦꯝꯕꯁꯨ ꯌꯥꯏ ꯗꯦꯀꯣꯔꯦꯁꯟ ꯄꯩꯁꯥꯁꯨ ꯌꯥꯝ ꯍꯣꯡꯅ ꯌꯥꯝ ꯍꯣꯡꯅ ꯄꯤꯕꯁꯨ ꯌꯥꯏ ꯃꯈꯣꯏꯗꯤ ꯌꯥꯝꯅꯁꯨ ꯂꯧꯗꯦ ꯀꯩꯒꯤꯅꯣ ꯍꯥꯏꯕ ꯀꯥꯟꯗ ꯃꯤ ꯃꯌꯥꯝ ꯄꯨꯕꯅꯤꯅ ꯑꯇꯩꯒꯨꯝꯕ ꯒꯥꯔꯤꯒꯨꯝꯕꯗꯤ ꯄꯨꯗꯕꯅꯤꯅ ꯃꯈꯣꯏꯅ ꯍꯦꯟꯅ ꯄꯨꯕꯅꯤꯅ ꯃꯥꯗꯤ ꯂꯝ ꯑꯔꯥꯞ ꯑꯔꯥꯞꯄꯗ ꯆꯠꯂꯒꯁꯨ ꯌꯥꯏ ꯑꯗꯨꯒ ꯃꯥꯁꯦ ꯄꯦꯇ꯭ꯔꯣꯜ ꯄꯦꯇ꯭ꯔꯣꯜ ꯄꯦꯇ꯭ꯔꯣꯜꯁꯨ ꯄꯦꯇ꯭ꯔꯣꯜ ꯍꯥꯞꯄꯒ ꯊꯧꯕ ꯌꯥꯏ ꯑꯗꯨꯕꯨ ꯑꯗꯒꯤ ꯑꯃꯅ ꯑꯌꯥꯝꯕ ꯃꯇꯝꯗ ꯃꯥꯁꯦ ꯑꯔꯥꯞ ꯑꯔꯥꯞꯄ ꯃꯐꯝ ꯃꯐꯝ ꯀꯌꯥꯗꯁꯨ ꯆꯠꯂꯤ ꯑꯩꯅ ꯆꯠꯅꯤꯡꯏ ꯍꯥꯏꯕ ꯃꯐꯝꯗꯁꯨ ꯆꯠꯄ ꯌꯥꯏ ꯑꯗꯨꯝ ꯃꯥꯁꯤ ꯀꯩꯗꯧꯕ ꯊꯣꯡꯁꯨ ꯃꯌꯥꯝ ꯄꯥꯜꯂꯤ ꯊꯣꯡꯁꯨ ꯑꯅꯤ ꯑꯅꯤꯗꯨꯗꯤ ꯄꯥꯜꯂꯤ ꯑꯗꯨꯒꯁꯨ ꯌꯥꯝꯕꯨꯗꯤ ꯌꯥꯝꯃꯤ ꯃꯈꯣꯏꯁꯦ ꯑꯗꯨꯅ ꯑꯗꯨꯒ ꯀꯩꯗ ꯊꯣꯡꯅꯥꯎꯁꯨ ꯄꯥꯜꯂꯤ ꯄꯔꯗꯥꯔ ꯄꯔꯗꯥꯔꯁꯨ ꯍꯥꯞꯄꯤ ꯑꯗꯨ ꯄꯔꯗꯥꯔꯁꯤ ꯑꯩꯈꯣꯏꯅ ꯁꯦꯝꯅꯤꯡꯕ ꯃꯑꯣꯡ ꯏꯁꯥꯅ ꯁꯦꯝꯂꯁꯨ ꯌꯥꯏ ꯑꯗꯨꯒ ꯇꯣꯉꯥꯟꯅ ꯂꯩꯔꯒ ꯍꯥꯞꯄꯒꯁꯨ ꯌꯥꯏ ꯑꯗꯨ ꯊꯣꯡ ꯊꯣꯡꯁꯤꯁꯨ ꯅꯥꯀꯜ ꯅꯥꯝꯃ ꯍꯥꯡꯂꯁꯨ ꯌꯥꯏ ꯇꯧꯕꯇꯕꯨ ꯄꯨꯂꯞ ꯄꯨꯜꯂꯒ ꯍꯥꯡꯂꯒꯁꯨ ꯌꯥꯏ ꯑꯗꯨꯒ ꯃꯥꯁꯤ ꯃꯌꯥꯝꯅꯁꯨ ꯄꯥꯝꯁꯨ ꯄꯥꯝꯅꯩ ꯑꯆꯧ ꯑꯁꯥꯡꯅꯁꯨ ꯇꯣꯡꯁꯨ ꯇꯣꯡꯒꯟꯅꯩ ꯇꯤꯀꯦꯠ ꯀꯛꯂꯒꯁꯨ ꯌꯥꯏ ꯀꯛꯇ꯭ꯔꯒꯕꯁꯨ ꯌꯥꯏ ꯑꯗꯨ ꯑꯩꯈꯣꯏ ꯑꯩꯈꯣꯏꯅ ꯈꯥꯝꯃꯨ ꯍꯥꯏꯕ ꯃꯇꯝꯗꯁꯨ ꯈꯥꯝꯕ ꯌꯥꯏ ꯑꯦꯅꯤ ꯊꯕꯛ ꯂꯩ ꯀꯩꯗꯧꯒꯦꯕꯨ ꯋꯥꯟ ꯇꯧꯒꯦ ꯍꯥꯏꯕ ꯃꯇꯝꯗꯁꯨ ꯃꯈꯣꯏꯗꯤ ꯈꯥꯝꯐꯝ ꯃꯇꯝꯁꯨ ꯄꯤ ꯅꯠꯇ꯭ꯔꯒꯁꯨ ꯃꯈꯣꯏꯅꯁꯨ ꯑꯗꯨꯝ ꯈꯪꯅꯒꯁꯨ ꯈꯥꯝꯁꯨ ꯈꯥꯝꯂꯛꯏ ꯗ꯭ꯔꯥꯏꯕꯔꯁꯨ ꯌꯥꯝ ꯃꯕꯨꯛꯁꯨ ꯐꯩ ꯃꯕꯨꯛꯁꯨ ꯌꯥꯝꯅ ꯐꯩ ꯑꯗꯨꯒ ꯃꯊꯪ ꯀꯩꯗꯧꯕ ꯃꯇꯝꯗꯗꯤ ꯑꯩꯈꯣꯏꯅ ꯍꯜꯂꯒ ꯍꯜꯂꯒ ꯂꯥꯛꯅꯤꯡꯑꯦ ꯍꯥꯏꯕ ꯃꯇꯝꯗꯁꯨ ꯃꯈꯣꯏꯗ ꯐꯣꯟ ꯅꯝꯕꯔ ꯂꯧꯔꯒ ꯂꯧꯔꯒ ꯐꯣꯟ ꯀꯩꯗꯧꯕꯁꯨ ꯌꯥꯏ ꯑꯗꯨꯒ ꯑꯩꯈꯣꯏꯅ ꯁ꯭ꯀꯨꯜ ꯀꯥꯕ ꯃꯇꯝꯗꯁꯨ ꯑꯩꯈꯣꯏꯅ ꯃꯈꯣꯏꯁꯦ ꯀꯣꯏꯕ ꯆꯠꯂꯨꯒꯦ ꯍꯥꯏꯕ ꯃꯇꯝꯗ ꯑꯗꯨꯝ ꯌꯥꯁꯨ ꯌꯥꯏ ꯃꯈꯣꯏꯅꯁꯨ ꯑꯌꯥꯕ ꯄꯤ ꯀꯔꯤꯒꯤꯅꯣ ꯍꯥꯏꯔ ꯄꯩꯁꯥꯅ ꯆꯠꯄ ꯄꯣꯠꯅꯤꯅ ꯑꯗꯨꯒ ꯄꯩꯁꯥ ꯀꯩꯗꯧꯗ꯭ꯔꯁꯨ ꯑꯗꯨꯝ ꯐ꯭ꯔꯤ ꯂꯥꯏꯔꯔꯒꯁꯨ ꯄꯩꯁꯥ ꯌꯥꯎꯗ꯭ꯔꯒꯁꯨ ꯐ꯭ꯔꯤꯗ ꯀꯩꯗꯧꯕ ꯌꯥꯏ ꯍꯥꯏ ꯑꯗꯨꯒ ꯃꯥꯁꯦ ꯍꯣꯂꯤꯗꯨꯗ ꯄꯩꯁꯥ ꯄꯤꯗ꯭ꯔꯁꯨ ꯐ꯭ꯔꯤ ꯑꯣꯏ ꯑꯗꯨꯃꯥꯏꯅꯁꯨ ꯍꯥꯏꯅꯩ ꯑꯗꯨ ꯑꯩꯈꯣꯏꯅꯁꯨ ꯑꯗꯨꯝ ꯑꯩꯈꯣꯏꯅ ꯄꯤꯕ ꯃꯃꯜꯗ ꯃꯣꯏꯅꯁꯨ ꯑꯗꯨꯝ ꯂꯧꯋꯤ ꯑꯗꯨ ꯍꯧꯖꯤꯛ ꯀꯥꯜ ꯃꯇꯝꯗꯗꯤ ꯑꯃꯨꯛꯀ ꯒꯣꯔꯃꯦꯟꯒꯤꯁꯨ ꯂꯥꯛꯏ ꯑꯗꯨꯝ ꯒꯣꯔꯃꯦꯟꯒꯤꯗꯁꯨ ꯑꯩꯈꯣꯏꯅ ꯑꯗꯨꯝ ꯃꯇꯝ ꯄꯨꯡꯁꯤꯡ ꯀꯛꯂ ꯀꯛꯂꯒꯁꯨ ꯆꯠꯂꯤ